ꯍꯂꯣ ꯇꯥꯕꯤꯔꯤꯔꯣ ꯑꯁ ꯅꯨꯡꯉꯥꯏꯔꯤꯌꯦ ꯚꯥꯏ ꯑꯗꯣ ꯍꯌꯦꯡꯁꯦ ꯇꯥꯕ꯭ꯔꯥ ꯍꯌꯦꯡꯁꯦ ꯐ꯭ꯔꯥꯏꯗꯦ ꯁꯨꯨ ꯑꯣꯏꯔꯦ ꯖꯨ ꯖꯨꯃꯥ ꯃꯇꯨꯡꯗ ꯑꯜ ꯍꯌꯥꯠ ꯇ ꯆꯧꯁꯤꯗꯅ ꯄꯨꯡ ꯖꯨꯃꯥ ꯃꯇꯨꯡ ꯄꯨꯡ ꯑꯃ ꯑꯅꯤ ꯃꯈꯥꯏ ꯑꯗ꯭ꯋꯥꯏ ꯆꯠꯂꯨꯔꯁꯤ ꯀꯨꯏꯔꯦ ꯅꯪꯒ ꯑꯩꯒꯁꯨ ꯎꯅꯗꯕ ꯑꯗꯣ ꯑꯜ ꯍꯌꯥꯠꯇ ꯀꯩꯅꯣ ꯆꯤꯛꯀꯟꯂ ꯀꯩꯅꯣ ꯈꯔ ꯆꯥꯔꯨꯔꯁꯤ ꯍꯣꯏ ꯄꯨꯡ ꯑꯅꯤ ꯑꯗꯨꯃꯥꯏꯅ ꯊꯦꯡꯅꯔꯁꯤ ꯊꯦꯡꯅꯕ ꯃꯐꯝꯗꯨꯅ ꯀꯩꯗ ꯑꯣꯏꯅ ꯅꯪ ꯑꯩꯈꯣꯏꯗ ꯑꯗꯨꯝ ꯂꯥꯛꯑꯣꯅꯦ ꯑꯩꯈꯣꯏꯒꯤꯁꯤꯔꯣ ꯑꯩꯈꯣꯏꯒꯤꯁꯤ ꯈꯦꯂꯥꯈꯣꯡ ꯃꯦꯔꯥꯏꯊꯣꯡꯈꯣꯡꯒꯤꯗꯣ ꯑꯗꯣ ꯑꯗꯨꯒꯤꯗꯣ ꯑꯗꯨꯝ ꯍꯪꯉꯛꯑꯣ ꯑꯩ ꯍꯪꯉꯛꯑꯣ ꯑꯗꯨꯝ ꯑꯗꯨꯒꯤꯗꯣ ꯐꯣꯟ ꯑꯗꯨꯝ ꯇꯧꯖꯜꯂꯛꯑꯣ ꯑꯗꯨꯝ ꯑꯩ ꯊꯣꯛꯂꯛꯑꯒꯦ ꯑꯗꯨꯒ ꯑꯗꯨꯝ ꯆꯠꯃꯤꯟꯅꯔꯁꯤ ꯄꯨꯡ ꯑꯅꯤꯒꯤ ꯑꯗ꯭ꯋꯥꯏꯗ ꯍꯣꯏ ꯍꯣꯏ ꯄꯥꯔꯇꯤ ꯑꯣꯏꯅ ꯑꯗꯨꯝ ꯆꯠꯂꯨꯔꯁꯤ ꯀꯨꯏꯔꯦ ꯄꯨꯟꯗꯕ ꯅꯪꯁꯨ ꯄꯨꯟꯗꯕ ꯑꯩꯈꯣꯏ ꯑꯅꯤꯃꯛ ꯑꯗꯨꯝ ꯆꯠꯃꯤꯟꯅꯔꯨꯔꯁꯤ ꯀꯩꯅꯣꯝ ꯆꯥꯃꯤꯟꯅꯕ ꯑꯣꯏꯅ ꯍꯣꯏ ꯍꯣꯏ ꯐꯔꯦ ꯐꯔꯦ ꯊꯝ ꯃꯦ